ꯑꯩꯒꯤ ꯑꯣꯏꯅꯗꯤ ꯏꯁꯩ ꯅꯣꯡꯃꯥꯏꯒꯤ ꯊꯧꯔꯝꯁꯤꯡ ꯑꯁꯤꯗ ꯑꯩꯒꯤ ꯈꯨꯠꯂꯥꯏ ꯍꯥꯏꯕꯗꯨꯃ ꯂꯩꯇꯦ ꯑꯩ ꯍꯩꯁꯨ ꯍꯩꯇꯦ ꯑꯗꯨꯒ ꯑꯩꯅ ꯈ꯭ꯋꯥꯏꯗꯒꯤ ꯍꯦꯟꯅ ꯄꯥꯝꯖꯕꯗꯤ ꯄꯤꯌꯥꯅꯣ ꯈꯣꯡꯕꯁꯤꯃꯗꯤ ꯌꯥꯝꯅ ꯄꯥꯝꯖꯩ